ꯑꯩꯈꯣꯏꯒꯤ ꯈꯨꯡꯒꯪ ꯑꯗꯨꯗ ꯂꯩꯔꯤꯕ ꯁ꯭ꯀꯨꯜ ꯑꯗꯨ ꯃꯇꯤꯛ ꯆꯥꯗꯔꯦ ꯍꯥꯏꯕꯗꯤ ꯑꯣꯖꯥ ꯃꯇꯝ ꯆꯥꯅ ꯂꯥꯛꯇꯦ ꯁꯥꯇ꯭ꯔꯁꯨ ꯑꯃ ꯑꯅꯤꯈꯛ ꯇꯝꯃꯤ ꯁ꯭ꯀꯨꯜ ꯑꯗꯨꯒꯤ ꯇꯣꯏꯂꯦꯠ

ꯃꯐꯝꯗꯨꯗ ꯂꯥꯏꯔꯤꯛ ꯇꯝꯗꯕꯗꯒꯤ ꯄ꯭ꯔꯥꯏꯕꯦꯠ ꯁ꯭ꯀꯨꯜꯗꯅ ꯑꯌꯥꯝꯕ ꯄꯨꯝꯅꯃꯛ ꯃꯃꯥ ꯃꯄꯥꯁꯤꯡꯅ ꯂꯣꯏꯅ ꯊꯥꯏ ꯄ꯭ꯔꯥꯏꯕꯦꯠ ꯁ꯭ꯀꯨꯜꯗ ꯇꯝꯕꯒꯤ ꯄꯩꯁꯥ ꯑꯗꯨ ꯒꯣꯔꯃꯦꯟ ꯁ꯭ꯀꯨꯜ ꯑꯁꯤꯅ ꯐꯖꯅ ꯁꯦꯝꯖꯤꯜꯂꯕꯗꯤ ꯃꯗꯨꯗ ꯆꯠꯀꯗꯕ ꯆꯥꯗꯤꯡ ꯄꯨꯝꯅꯃꯛ ꯍꯟꯊꯒꯅꯤ ꯑꯗꯨꯅ ꯃꯔꯝ ꯑꯣꯏꯗꯨꯅ ꯒꯣꯔꯃꯦꯟꯅ ꯑꯩꯈꯣꯏꯒꯤ ꯁ꯭ꯀꯨꯜ ꯑꯁꯤꯕꯨ ꯑꯣꯖꯥ ꯃꯇꯤꯛ ꯆꯥꯅ ꯊꯝꯕꯤꯎ ꯁ꯭ꯀꯨꯜ ꯐꯖꯅ ꯁꯦꯝꯖꯟꯕꯤꯎ ꯇꯣꯏꯂꯦꯠ ꯐꯖꯅ ꯁꯦꯝꯕꯤꯎ ꯑꯃꯗꯤ ꯑꯩꯈꯣꯏꯒꯤ ꯈꯨꯡꯒꯪ ꯑꯗꯨꯒꯤ ꯍꯦꯜ ꯁꯦꯟꯇꯔ ꯑꯣꯏꯔꯤꯕ ꯑꯗꯨꯕꯨ ꯗꯣꯛꯇꯔ ꯃꯇꯝ ꯆꯥꯅ ꯐꯝꯕꯤꯗꯦ ꯍꯞꯇꯥ ꯑꯃꯗ ꯑꯍꯨꯝꯂꯛꯇꯪ ꯐꯝꯏ ꯃꯇꯝ ꯆꯥꯅ ꯐꯝꯗꯕꯅ ꯃꯔꯝ ꯑꯣꯏꯗꯨꯅ ꯈꯨꯡꯒꯪ ꯑꯗꯨꯗ ꯂꯩꯔꯤꯕ ꯑꯅꯥ ꯑꯌꯦꯛ ꯌꯥꯎꯔꯛꯄ ꯃꯇꯝꯗ ꯑꯔꯥꯞꯄꯗ ꯄꯩꯁꯥ ꯇꯤꯡꯅ ꯄꯨꯈꯠꯇꯨꯅ ꯍꯣꯠꯅꯩ ꯁꯔꯀꯥꯔꯅ ꯃꯤꯠꯌꯦꯡ ꯆꯪꯕꯤꯗꯨꯅ ꯗꯤꯁꯄꯦꯟꯁꯔꯤ ꯑꯁꯤꯕꯨ ꯗꯣꯛꯇꯔ ꯅꯨꯃꯤꯠ ꯈꯨꯗꯤꯡꯒꯤ ꯐꯝꯍꯟꯕꯤꯎ ꯑꯇꯣꯞꯄꯗ ꯆꯠꯂꯤꯕ ꯆꯥꯗꯤꯡ ꯑꯁꯤꯗꯒꯤ ꯍꯟꯊꯅꯕ ꯁꯔꯀꯥꯔꯅ ꯈꯔ ꯃꯤꯠꯌꯦꯡ ꯆꯪꯕꯤꯎ